ꯍꯜꯂꯣ ꯑꯩ ꯑꯩ ꯈꯪꯕꯤꯕ꯭ꯔꯣ ꯑꯣ ꯑꯗꯨ ꯈꯪꯉꯗꯤ ꯀꯅꯥꯅꯣ ꯑꯝꯇ ꯍꯥꯏꯔꯛꯎ ꯇꯥꯒꯦꯅꯦ ꯑꯣ ꯀꯩꯗꯧꯔꯤꯒꯦ ꯍꯧꯖꯤꯛ ꯀꯔꯤ ꯇꯧꯔꯤꯕ

ꯑꯗꯨ ꯅꯥꯄꯤ ꯐꯣꯏꯕꯩ ꯃꯍꯨꯠꯇ ꯀꯣꯏꯔꯨꯁꯤꯔꯣ ꯅꯪ ꯑꯁꯪꯕ ꯃꯇꯝꯗꯤ ꯑꯗꯨ ꯀꯗꯥꯏꯗ ꯀꯣꯏꯗꯣꯏꯅꯣ ꯑꯄꯥꯝꯕ ꯑꯃꯗꯤ ꯍꯥꯏꯎꯗꯅ ꯑꯗꯨ ꯆꯥꯛ ꯊꯣꯡꯉ ꯄꯨꯁꯤꯔ ꯑꯥꯗ ꯊꯣꯡꯉ ꯆꯥꯁꯤꯔ ꯀꯃꯥꯏ ꯇꯧꯕ ꯑꯗꯣ ꯏꯕꯥꯟꯅꯤꯇꯪ ꯆꯠꯄꯗꯤ ꯅꯨꯡꯉꯥꯏꯔꯣꯏ ꯀꯅꯥ ꯀꯅꯥ ꯍꯧꯁꯤꯒꯦ ꯑꯗꯣ ꯑꯥꯗꯗꯤ ꯀꯔꯤ ꯑꯣꯏꯅ ꯒ꯭ꯋꯥꯗ ꯄꯨꯒꯗ꯭ꯔ ꯁꯤꯡ ꯄꯨꯒꯗ꯭ꯔ ꯀꯃꯥꯏ ꯇꯧꯅꯤ ꯑꯣ ꯑꯗꯨꯗꯤ ꯀꯣꯜꯂꯤꯛꯁꯨ ꯑꯗꯨꯝ ꯄꯨꯗꯅ ꯆꯠꯄ ꯇꯥꯔꯦ ꯑꯣ ꯑꯗꯨ ꯀꯩꯗꯧꯉꯩ ꯆꯠꯁꯤꯒꯦ ꯑꯥ ꯁꯨꯇꯤ ꯁꯨꯇꯤ ꯅꯨꯃꯤꯠ ꯇꯥꯕꯅ ꯐꯩꯌꯦ ꯑꯣ ꯈꯣꯡꯖꯣꯝꯗꯗꯤ ꯄꯥꯔꯇꯤ ꯇꯧꯕ ꯅꯨꯡꯉꯥꯏꯔꯣꯏꯗ ꯃꯤꯅ ꯀꯩꯅꯣꯝ ꯈꯟꯒꯅꯤ ꯑꯥ ꯑꯗꯨ ꯑꯥ ꯀꯅꯥ ꯀꯅꯥ ꯆꯠꯁꯤꯒꯦ ꯃꯤꯗꯨ ꯑꯝꯇ ꯍꯥꯏꯔꯛꯎꯗꯅ ꯑꯥ ꯑꯣ ꯑꯩꯈꯣꯏ ꯑꯩ ꯑꯍꯨꯝ ꯑꯃ ꯄꯨꯊꯣꯛꯑꯒꯦꯅꯦ ꯑꯩꯒ ꯊꯥꯔꯒ ꯅꯪꯒ ꯊꯥꯔꯒ ꯑꯍꯨꯝ ꯑꯃ ꯑꯩꯈꯣꯏ ꯇꯔꯨꯛꯇꯤ ꯆꯠꯂꯁꯦ ꯑꯥ ꯑꯗꯨ ꯑꯗꯨꯗꯤ ꯄꯨꯡ ꯀꯌꯥꯗ ꯆꯠꯁꯤꯒꯦ ꯑꯥꯗ ꯊꯣꯡꯉꯨꯒꯗꯕꯅꯤꯅ ꯑꯗꯨꯒꯤ ꯆꯥꯕ ꯊꯛꯄ ꯂꯣꯏꯔꯒ ꯈꯔ ꯋꯥꯔꯤ ꯋꯥꯇꯥꯏ ꯁꯥꯔꯒ ꯀꯣꯏꯕ ꯂꯪꯕ ꯑꯇꯩ ꯑꯇꯩ ꯑꯃꯨꯛ ꯈꯔ ꯀꯣꯏꯔꯨꯔꯒ ꯅꯨꯃꯤꯗꯥꯡꯋꯥꯏ ꯄꯨꯡ ꯃꯉꯥ ꯑꯗꯨꯋꯥꯏꯗ ꯌꯨꯝ ꯌꯧꯔꯛꯑꯗꯤ ꯌꯥꯏꯗꯅ ꯑꯦ ꯅꯨꯃꯤꯠꯇꯨꯃꯗꯤ ꯀꯣꯏꯕꯒꯤ ꯔꯤꯖꯥꯕ ꯇꯧꯔꯁꯦꯕ ꯑꯥ ꯌꯨꯝꯒꯤ ꯃꯤꯗꯩ ꯑꯌꯥꯕ ꯂꯧꯒꯗ꯭ꯔꯣ ꯀꯃꯥꯏ ꯇꯧꯒꯗꯒꯦ ꯑꯥ ꯑꯗꯨꯗꯤ ꯑꯥ ꯑꯥ ꯍꯥꯟꯅ ꯄꯥꯎ ꯄꯤꯈ꯭ꯔꯁꯤ ꯃꯤꯁꯤꯡꯗꯣ ꯑꯥ ꯑꯗꯨꯗꯣ ꯑꯥ ꯑꯥ ꯆꯠꯂꯝꯗꯥꯏꯗ ꯑꯗꯨꯅ ꯍꯌꯦꯡꯅꯤ ꯍꯥꯏꯕꯗꯨꯗ ꯉꯁꯤꯒꯨꯝꯕꯗ ꯑꯃꯨꯛꯀ ꯑꯃꯨꯛ ꯄꯥꯎ ꯂꯧꯅꯔꯒ ꯁꯣꯏꯗꯅꯕ ꯇꯧꯔꯁꯦ ꯑꯥ ꯑꯥ ꯑꯗꯨꯗꯤ ꯌꯥꯔꯦ ꯍꯥꯏꯅ ꯂꯧꯔꯒꯦꯀꯣ ꯑꯣ ꯐꯔꯦ ꯐꯔꯦ ꯑꯗꯨꯗꯤ ꯊꯝꯃꯒꯦ